ꯍꯂꯣ ꯆꯦꯒꯤ ꯐꯅꯦꯛꯁꯤꯡꯁꯦ ꯀꯌꯥ ꯀꯌꯥꯗ ꯌꯣꯟꯒꯦ ꯑꯁ ꯌꯥꯝ ꯇꯥꯡꯃꯜꯂꯦ ꯑꯗꯨꯗꯤ ꯆꯥꯇ꯭ꯔꯨꯛ ꯌꯥꯡꯈꯩꯁꯦ ꯈꯔ ꯌꯦꯡꯉꯣ ꯈꯔ ꯌꯦꯡꯉꯛꯑꯣ ꯌꯥꯝ ꯇꯥꯡꯃꯜꯂꯦ ꯁꯤꯗꯤ ꯆꯥꯝꯃꯉꯥ ꯄꯤꯔꯒꯦ ꯆꯥꯝꯃꯉꯥꯗꯣ ꯂꯧꯔꯒꯦ ꯀꯌꯥꯃꯨꯛ ꯍꯥꯞꯄꯣ ꯍꯥꯏꯅꯣ ꯑꯗꯨ ꯐꯪꯗꯕꯗꯣ ꯀꯌꯥ ꯍꯥꯞꯇꯣꯏꯅꯣꯕ ꯆꯥꯝꯃꯗꯨꯗꯤ ꯌꯥꯝꯃꯜꯂꯦ ꯌꯥꯡꯈꯩ ꯍꯥꯞꯄꯝꯃꯒꯦ ꯌꯥꯔꯣ ꯀꯨꯟꯗꯣ ꯍꯥꯞꯄꯝꯃꯒꯦ ꯇꯔꯥ ꯑꯃꯒ ꯍꯦꯟꯒꯠꯂꯦ ꯑꯗꯨꯗꯤ ꯀꯨꯟꯊ꯭ꯔꯥ ꯍꯥꯞꯄꯝꯃꯒꯦ ꯈꯔ ꯌꯦꯡꯉꯣ ꯇꯥꯡꯃꯜꯂꯦ ꯀꯩꯅꯣ ꯑꯁ ꯈꯔ ꯌꯦꯡꯉꯣꯁꯦ ꯑꯩꯁꯨ ꯂꯧꯈ꯭ꯔꯒꯦ ꯄꯥꯝꯕꯒꯤꯅꯦ ꯐꯤꯁꯦ ꯌꯥꯔꯣ ꯅꯤꯝꯐꯨꯗꯨ ꯄꯤꯔꯝꯃꯒꯦ ꯑꯗꯨꯗꯤ ꯌꯥꯔꯣ